ꯏꯝꯐꯥꯜ ꯋꯦꯁ ꯖꯤꯂꯥ ꯑꯁꯤꯒꯤ ꯑꯣꯏꯅꯗꯤ ꯃꯌꯥꯝꯅ ꯄꯨꯟꯅ ꯇꯧꯕ ꯌꯥꯕ ꯁꯥꯟꯅꯕ ꯃꯑꯣꯡꯗꯤ ꯀꯩꯅꯣ ꯍꯥꯏ ꯃꯇꯝꯗ ꯑꯩꯈꯣꯏꯒꯤ ꯏꯝꯐꯥꯜ ꯑꯦꯔꯤꯌꯥꯁꯤꯗ ꯑꯩꯈꯣꯏ ꯏꯝꯐꯥꯜ ꯋꯦꯁꯀꯤ ꯑꯦꯔꯤꯌꯥꯁꯤꯗ ꯑꯩꯈꯣꯏꯒꯤ ꯐꯨꯠꯕꯣꯜ ꯒ꯭ꯔꯥꯎꯟ ꯃꯌꯥꯝ ꯑꯃ ꯂꯩꯕ ꯀ꯭ꯔꯤꯀꯦꯠ ꯒ꯭ꯔꯥꯎꯟ ꯃꯌꯥꯝ ꯑꯃ ꯂꯩꯕ ꯑꯗꯨꯗꯪꯁꯨ ꯅꯠꯇꯅ ꯑꯩꯈꯣꯏ ꯃꯌꯥꯝꯅ ꯑꯣꯏꯅ ꯄꯨꯟꯕ ꯌꯥꯕ ꯐꯦꯃꯤꯂꯤꯕꯨ ꯑꯣꯏꯒꯦꯔꯥ ꯅꯠꯇ꯭ꯔꯒ ꯃꯁꯨꯡ ꯃꯃꯥꯟꯅꯕꯕꯨ ꯑꯣꯏꯒꯦꯔꯥ ꯁꯤ ꯃꯌꯥꯝꯁꯦ ꯖꯨꯗ ꯆꯠꯄ ꯌꯥꯏ ꯑꯗꯨꯗꯪꯁꯨ ꯅꯠꯇꯅ ꯑꯩꯈꯣꯏꯒꯤ ꯕꯖꯥꯔ ꯃꯅꯨꯡꯗ ꯑꯩꯈꯣꯏꯒꯤ ꯄꯣꯂꯣ ꯄꯣꯂꯣ ꯒ꯭ꯔꯥꯎꯟ ꯂꯩꯔꯤ ꯕꯤ ꯇꯤ ꯄꯥꯔꯛ ꯂꯩꯔꯤ ꯏꯟꯗꯤꯔꯥ ꯒꯥꯟꯙꯤ ꯄꯥꯔꯛ ꯂꯩꯔꯤ ꯁꯤ ꯃꯌꯥꯝꯁꯤꯗ ꯑꯩꯈꯣꯏꯒꯤ ꯏꯃꯨꯡ ꯃꯅꯨꯡꯒꯤꯕꯨ ꯑꯣꯏꯔꯣ ꯅꯠꯇ꯭ꯔꯒ ꯃꯁꯨꯡ ꯃꯃꯥꯟꯅꯕꯕꯨ ꯑꯣꯏꯔꯣ ꯑꯗꯨ ꯃꯌꯥꯝꯗꯣ ꯄꯨꯟꯕ ꯈꯣꯠꯄ ꯌꯥꯕꯒꯤ ꯃꯐꯝ ꯑꯃꯅꯤ ꯑꯗꯨꯒ ꯑꯩꯈꯣꯏꯒꯤ ꯊꯥꯎ ꯒ꯭ꯔꯥꯎꯟꯕꯨ ꯍꯥꯏꯔꯣ ꯅꯠꯇ꯭ꯔꯒ ꯒꯔꯤ ꯂꯝꯕꯤꯗ ꯂꯩꯕ ꯃꯌꯥꯝ ꯄꯥꯔꯛ ꯃꯌꯥꯝ ꯑꯃ ꯇꯔꯐ ꯃꯌꯥꯝ ꯑꯃ ꯂꯩꯕꯗꯨꯗ ꯑꯩꯈꯣꯏꯒꯤ ꯐꯨꯠꯕꯣꯜ ꯁꯥꯟꯅꯕ ꯌꯥꯏ ꯑꯩꯈꯣꯏꯒꯤ ꯀ꯭ꯔꯤꯀꯦꯠ ꯁꯥꯟꯅꯕ ꯌꯥꯏ ꯑꯃꯁꯨꯡ ꯑꯩꯒꯤ ꯈꯨꯃꯟ ꯂꯝꯄꯥꯛ ꯏꯁꯇꯦꯗꯤꯌꯝ ꯑꯩꯈꯣꯏꯒꯤ ꯃꯅꯤꯄꯨꯔꯒꯤ ꯑꯣꯏꯅ ꯈ꯭ꯋꯥꯏ ꯆꯥꯎꯕ ꯏꯁꯇꯦꯗꯤꯌꯝꯁꯤ ꯁꯤꯒꯤꯁꯤꯗ ꯑꯩꯈꯣꯏꯅ ꯁ꯭ꯋꯤꯃꯤꯡꯕꯨ ꯇꯧꯒꯦ ꯍꯥꯏꯔꯣ ꯅꯠꯇ꯭ꯔꯒ ꯑꯦꯅꯤ ꯑꯗꯔ ꯏꯁꯄꯣꯔꯠꯄꯨ ꯑꯣꯏꯔꯣ ꯁꯤꯒꯤꯁꯤꯗ ꯇꯧꯕ ꯌꯥꯕ ꯈꯣꯠꯄ ꯌꯥꯕꯒꯤ ꯐꯦꯁꯤꯂꯤꯇꯤ ꯃꯌꯥꯝ ꯑꯃ ꯂꯩ ꯁꯤ ꯃꯌꯥꯝꯁꯦ ꯇꯧꯕꯅ ꯃꯌꯥꯝꯁꯨ ꯄꯨꯜꯍꯟꯕ ꯈꯣꯠꯍꯟꯕ ꯑꯣꯏ ꯑꯗꯨꯗꯪꯁꯨ ꯅꯠꯇꯅ ꯑꯩꯈꯣꯏꯒꯤ ꯁꯤ ꯑꯩꯈꯣꯏꯒꯤ ꯊꯥꯕꯜ ꯆꯣꯡꯕꯕꯨ ꯍꯥꯏꯔꯣ ꯅꯠꯇ꯭ꯔꯒ ꯑꯩꯈꯣꯏꯒꯤ ꯀꯪꯂꯥꯗꯕꯨ ꯍꯥꯏꯔꯣ ꯁꯤ ꯃꯌꯥꯝꯁꯤ ꯆꯠꯇꯅ ꯈꯣꯠꯇꯅ ꯑꯩꯈꯣꯏ ꯃꯌꯥꯝ ꯄꯨꯟꯗꯅ ꯈꯣꯠꯇꯅ ꯍꯔꯥꯎ ꯇꯨꯌꯥꯝꯅ ꯃꯌꯥꯝ ꯃꯌꯥꯝ ꯃꯌꯥꯝ ꯄꯨꯟꯗꯅ ꯈꯣꯠꯇꯅ ꯁꯥꯟꯅꯩ ꯍꯥꯏ ꯇꯥꯔꯦ